ꯑꯩꯅ ꯃꯐꯝ ꯑꯃꯗ ꯏꯁꯩ ꯁꯛꯄ ꯆꯠꯄ ꯃꯇꯝꯗ ꯑꯩꯅ ꯄꯨꯟꯁꯤꯒꯤ ꯀꯥꯎꯔꯣꯏꯗꯕ ꯊꯧꯗꯣꯛ ꯑꯃ ꯊꯦꯡꯅꯈꯤ ꯑꯃꯁꯨꯡ ꯃꯐꯝꯗꯨꯒꯤ ꯃꯤꯑꯣꯏꯁꯤꯡꯅ ꯑꯩꯕꯨ ꯌꯥꯝꯅ ꯈꯧꯔꯥꯡꯅ ꯑꯃꯁꯨꯡ ꯃꯐꯝꯗꯨꯗ ꯇꯤꯜꯂꯤꯕ ꯃꯤꯑꯣꯏꯁꯤꯡꯅ ꯑꯩꯕꯨ ꯑꯩꯅ ꯁꯛꯄ ꯏꯁꯩꯇꯕꯨ ꯃꯈꯣꯏꯅ ꯌꯥꯝꯅ ꯅꯨꯡꯁꯤꯅ ꯇꯥꯈꯤ ꯑꯃꯁꯨꯡ ꯑꯩꯁꯨ ꯃꯗꯨꯕꯨ ꯌꯥꯝꯅ ꯅꯨꯡꯉꯥꯏꯅ ꯁꯛꯈꯤ

ꯊꯧꯗꯣꯛꯅꯤ ꯄꯨꯟꯁꯤꯗ ꯀꯥꯎꯔꯣꯏꯗꯕ ꯊꯧꯗꯣꯛꯅꯤ ꯍꯥꯏꯅꯤꯡꯉꯤ ꯑꯃꯁꯨꯡ ꯀꯥꯎꯕꯁꯨ ꯉꯝꯃꯣꯏ ꯃꯐꯝꯗꯨꯒꯤ ꯃꯤꯌꯣꯏꯁꯤꯡꯅ ꯑꯩꯕꯨ ꯌꯥꯝꯅ ꯅꯨꯡꯁꯤꯅ ꯇꯧꯕꯤꯕ ꯑꯩꯒꯤ ꯏꯁꯩꯕꯨ ꯃꯈꯣꯏꯅ ꯌꯥꯝꯅ ꯈꯧꯔꯥꯡꯅ ꯇꯥꯕꯤꯕ ꯌꯥꯝꯅ ꯅꯨꯡꯁꯤ ꯌꯥꯝꯅ ꯅꯨꯡꯁꯤꯅ ꯇꯥꯕꯤꯕ ꯑꯗꯨꯒꯤ ꯅꯨꯃꯤꯠ ꯑꯗꯣ ꯑꯩ ꯄꯨꯟꯁꯤꯗ ꯀꯥꯎꯕ ꯉꯝꯃꯣꯏ